ꯀꯔꯤꯒꯨꯝꯕ ꯑꯩꯒꯤ ꯏꯃꯨꯡꯗ ꯑꯩꯅ ꯑꯅꯥꯕ ꯃꯈꯜ ꯀꯌꯥꯃꯨꯛ ꯊꯦꯡꯅꯩ ꯑꯩꯒꯤ ꯂꯩꯃꯤꯟꯅꯔꯤꯕ ꯏꯄꯨꯔꯣꯏꯕ ꯑꯩꯒꯤ ꯕꯥꯕꯥ ꯍꯣꯏ ꯏꯃꯥ ꯍꯣꯏ ꯑꯩꯒ ꯂꯩꯃꯤꯟꯅꯔꯒ ꯃꯤꯁꯤꯡꯁꯤꯗ ꯊꯦꯡꯅꯔꯤꯕ ꯁꯤꯡꯁꯦ ꯑꯩꯒꯤ ꯕꯕꯥꯁꯤꯅ ꯗꯥꯏꯕꯦꯇꯤꯁ ꯄꯨꯗꯤ ꯌꯥꯝ ꯀꯟꯅ ꯑꯣꯏꯗꯦ ꯃꯥꯒꯤꯅ ꯕꯤ ꯄꯤꯁꯦ ꯋꯥꯡꯕ ꯕꯤ ꯄꯤ ꯋꯥꯡꯕꯅꯤꯅ ꯃꯥꯒꯤꯅ ꯑꯩꯈꯣꯏꯒꯤ ꯕꯤ ꯄꯤ ꯅꯥꯔꯒꯤꯗ ꯊꯨꯝꯁꯦ ꯊꯨꯝꯒꯤ ꯆꯥꯡꯁꯦ ꯌꯥꯝ ꯍꯟꯊꯕ ꯃꯣꯔꯣꯛ ꯌꯥꯝꯅ ꯆꯥꯗꯕ ꯁꯨꯃꯥꯏꯅ ꯇꯧꯗꯅ ꯌꯥꯝꯅ ꯆꯥꯛ ꯑꯦꯟꯁꯥꯡ ꯊꯣꯡꯕ ꯃꯇꯝꯗ ꯑꯩꯅ ꯑꯍꯟꯁꯤꯡꯒꯤ ꯌꯥꯝ ꯌꯦꯡꯂꯒ ꯌꯥꯝ ꯆꯥꯡ ꯍꯟꯊꯅ ꯊꯣꯡꯂꯒ ꯊꯥꯛꯂꯒ ꯑꯗꯒꯤ ꯑꯆꯝꯕ ꯃꯈꯣꯏꯒꯤ ꯅꯣꯡꯃꯒꯤ ꯁꯣꯏꯗꯅꯕ ꯑꯩꯅ ꯆꯝꯐꯨꯠ ꯑꯗꯒꯤ ꯑꯦꯟꯁꯥꯡ ꯑꯆꯝꯕ ꯊꯥꯎ ꯉꯥꯎ ꯌꯥꯎꯗꯕ ꯑꯦꯟꯁꯥꯡ ꯑꯆꯝꯕ ꯊꯣꯡꯕꯤꯕ ꯁꯨꯃꯥꯏꯅ ꯇꯧꯗꯅ ꯕꯤ ꯄꯤ ꯋꯥꯡꯕ ꯃꯈꯣꯏꯒꯤ ꯁꯨꯃꯥꯏꯅ ꯑꯩꯅ ꯍꯣꯠꯅꯩ ꯑꯗꯨꯒ ꯑꯗꯒꯤ ꯅꯨꯡꯗꯥꯡ ꯋꯥꯏꯔꯝ ꯍꯟꯖꯤꯜꯂꯛꯄ ꯄꯣꯊꯥꯕ ꯃꯇꯝꯗꯁꯨ ꯃꯈꯣꯏꯅ ꯆꯥꯕ ꯌꯥꯕ ꯑꯆꯝꯕ ꯀꯔꯤ ꯍꯥꯏꯅꯤ ꯑꯩꯈꯣꯏꯒꯤ ꯃꯇꯝ ꯑꯩꯈꯣꯏꯒꯤ ꯂꯣꯀꯦꯜꯗ ꯐꯪꯕ ꯑꯆꯝꯕ ꯃꯈꯣꯏꯅ ꯆꯥꯕ ꯌꯥꯕ ꯃꯇꯝ ꯃꯇꯝꯗꯨꯒꯤ ꯑꯅꯧ ꯑꯄꯦꯠ ꯊꯣꯛꯂꯛꯄ ꯆꯨꯖꯥꯛ ꯑꯅꯧꯕ ꯑꯣꯏꯔꯒꯁꯨ ꯆꯨꯖꯥꯛ ꯑꯅꯧꯕ ꯈꯤꯇꯪ ꯍꯦꯛ ꯐꯨꯠꯄꯤꯕ ꯑꯗꯨꯗꯒꯤ ꯗꯥꯁꯀꯨꯁꯥ ꯑꯣꯏꯔꯒꯁꯨ ꯗꯥꯁꯀꯨꯁꯥ ꯈꯤꯇꯪ ꯍꯦꯛ ꯐꯨꯠꯄꯤꯕ ꯁꯨꯃꯥꯏꯅ ꯈꯖꯤꯛ ꯈꯖꯤꯛ ꯃꯈꯣꯏꯒꯤ ꯊꯨꯝ ꯊꯥꯎ ꯌꯥꯎꯕꯁꯤ ꯌꯥꯝꯅ ꯆꯥꯗꯅꯕ ꯍꯥꯏꯗꯅ ꯑꯩꯅ ꯅꯨꯡꯇꯤ ꯈꯨꯗꯤꯡꯃꯛꯀꯤ ꯑꯍꯟꯁꯤꯡꯒꯤ ꯁꯨꯃꯥꯏꯅ ꯇꯧꯖꯩ ꯏꯃꯨꯡꯒꯤ ꯑꯅꯥꯕ ꯌꯥꯎꯕꯁꯦ ꯑꯗꯨꯒ ꯑꯩꯒꯤ ꯂꯩꯃꯤꯟꯅꯔꯤꯕ ꯏꯄꯨꯔꯣꯏꯕꯁꯤꯅ ꯊꯥꯎ ꯌꯥꯝꯅ ꯆꯥꯕ ꯄꯥꯝꯕꯗꯤ ꯑꯣꯏꯕ ꯑꯗꯨꯒ ꯃꯥꯅ ꯊꯥꯎ ꯌꯥꯝꯅ ꯆꯥꯕꯗꯤ ꯌꯥꯗꯕ ꯃꯥꯁꯦ ꯂꯤꯕꯔꯁꯤ ꯕꯦꯔꯥ ꯑꯣꯏꯕꯅꯤꯅ ꯃꯥꯒꯤꯅ ꯆꯝꯊꯣꯡꯁꯦ ꯑꯅꯝꯕ ꯃꯇꯝꯗ ꯑꯩꯈꯣꯏꯒꯤ ꯑꯆꯝꯕ ꯑꯦꯟꯁꯥꯡ ꯊꯣꯡꯂꯒ ꯃꯥꯒꯤ ꯑꯅꯝꯕꯅ ꯊꯣꯡ ꯊꯥꯛꯂꯒ ꯄꯤꯖꯕ ꯑꯗꯒꯤ ꯏꯁꯤꯡ ꯐꯖꯅ ꯂꯨꯝꯊꯣꯛꯂꯒ ꯑꯔꯨꯝꯕ ꯑꯣꯏꯅ ꯐꯤꯜꯇꯔ ꯑꯔꯨꯝꯕ ꯑꯣꯏꯅ ꯇꯧꯔꯒ ꯊꯝꯕꯤꯕ ꯊꯝꯂꯒ ꯑꯔꯨꯝꯕꯗꯨ ꯏꯪꯗꯍꯜꯂꯒ ꯄꯤꯊꯛꯄꯤꯕ ꯑꯁꯨꯝ ꯍꯥꯏꯅ ꯇꯧꯗꯨꯅ ꯑꯩꯒꯤ ꯏꯃꯨꯡꯁꯤꯒꯤ ꯌꯥꯎꯔꯤꯕ ꯑꯅꯥꯕꯁꯤꯡꯁꯤ ꯀꯟꯇ꯭ꯔꯣꯜ ꯇꯧꯅꯕ ꯌꯥꯝ ꯐꯖꯅ ꯑꯩꯅ ꯍꯣꯠꯅꯖꯩ ꯀꯔꯤꯒꯨꯝꯕ ꯃꯈꯣꯏꯅ ꯆꯥꯅꯤꯡꯕ ꯑꯦꯟꯁꯥꯡ ꯑꯃ ꯍꯥꯏꯔꯒꯁꯨ ꯑꯩꯅ ꯊꯣꯡꯕꯤꯕ ꯃꯇꯝꯗ ꯊꯥꯎ ꯌꯥꯝꯅ ꯉꯧꯕꯤꯗꯕ ꯑꯍꯥꯎꯕ ꯑꯃ ꯆꯥꯅꯤꯡꯂꯛꯄ ꯃꯇꯝꯗ ꯑꯩꯅ ꯊꯥꯎ ꯌꯥꯝꯅ ꯉꯧꯕꯤꯗꯕ ꯑꯗꯨꯒ ꯃꯣꯔꯣꯛ ꯑꯗꯒꯤ ꯃꯆꯨ ꯑꯗꯒꯤ ꯊꯨꯝꯁꯦ ꯌꯥꯝꯅ ꯀꯟꯅ ꯊꯣꯡꯕꯤꯗꯕ ꯁꯨꯃꯥꯏꯅ ꯇꯧꯔꯒ ꯑꯩꯅ ꯂꯩꯃꯤꯟꯅꯔꯤꯕ ꯑꯍꯜꯁꯤꯡꯁꯤꯒꯤ ꯑꯅꯥꯕ ꯌꯥꯎꯕꯁꯤꯡꯁꯤꯒꯤ ꯁꯨꯃꯥꯏꯅ ꯇꯧꯗꯅ ꯑꯩꯒꯤ ꯏꯃꯨꯡ ꯑꯁꯦ ꯀꯟꯇ꯭ꯔꯣꯜ ꯇꯧꯖꯩ